ꯏꯁꯩ ꯁꯛꯄꯁꯤꯡꯅ ꯇꯧꯕ ꯈ꯭ꯋꯥꯏꯗꯒꯤ ꯀꯃꯟ ꯑꯣꯏꯕ ꯑꯁꯣꯏꯕꯁꯤꯡ ꯑꯃꯗꯤ ꯀꯔꯝꯅ ꯊꯥꯗꯣꯛꯀꯗꯒꯦ ꯍꯥꯏꯕꯗꯨꯗꯤ ꯑꯍꯥꯟꯕꯗ ꯏꯝꯄ꯭ꯔꯣꯄꯔ ꯕꯣꯗꯤ ꯄꯣꯁꯆꯔ ꯍꯥꯏꯕꯗꯤ ꯆꯨꯝꯅ ꯂꯦꯞꯇꯕ ꯑꯃꯗꯤ ꯅꯦꯒ꯭ꯂꯦꯛ ꯆꯥꯔꯒ ꯂꯦꯞꯄ ꯃꯁꯤꯅ ꯃꯌꯥꯝ ꯌꯦꯡꯂꯤꯕ ꯕꯥꯕꯣꯛꯁꯤꯡꯗ ꯌꯦꯡꯅꯤꯡꯍꯟꯗꯕ ꯑꯃꯗꯤ ꯇꯥꯅꯤꯡꯍꯟꯗꯕ ꯄꯣꯛꯍꯟꯂꯤ ꯑꯃꯗꯤ ꯔꯤꯍꯥꯔꯁꯦꯜ ꯇꯧꯔꯤꯅꯦ ꯍꯥꯏꯗꯨꯅ ꯏꯁꯩ ꯍꯧꯔꯝꯗꯥꯏꯗ ꯃꯇꯦꯛ ꯑꯃ ꯁꯛꯇꯨꯅ ꯌꯦꯡꯕ ꯈꯣꯠꯄ ꯃꯁꯤꯁꯨ ꯃꯌꯥꯝꯗ ꯅꯨꯡꯉꯥꯏꯍꯟꯗꯦ ꯑꯃꯗꯤ ꯅꯨꯡꯇꯤꯒꯤ ꯄ꯭ꯔꯦꯛꯇꯤꯁ ꯇꯧꯗꯕꯅ ꯃꯔꯝ ꯑꯣꯏꯗꯨꯅ ꯏꯁꯩ ꯁꯛꯂꯤꯉꯩ ꯃꯇꯝ ꯀꯟꯁꯔꯠ ꯆꯠꯂꯤꯉꯩ ꯏꯁꯇꯦꯖ ꯃꯃꯥꯡꯗ ꯁꯣꯏꯔꯛꯄ ꯑꯗꯨꯁꯨ ꯃꯌꯥꯝꯗ ꯅꯨꯡꯉꯥꯏꯇꯕ ꯐꯥꯎꯍꯜꯂꯤ ꯑꯃꯗꯤ ꯀꯟꯁꯔꯠ ꯑꯃ ꯂꯩꯅ ꯂꯩꯅ ꯑꯇꯩ ꯏꯟꯕꯥꯏꯇꯦꯁꯟꯁꯨ ꯂꯧꯁꯤꯟꯕꯗꯨꯅ ꯊꯦꯡꯕ ꯑꯃꯗꯤ ꯀꯨꯏꯕꯅ ꯃꯔꯝ ꯑꯣꯏꯗꯨꯅ

ꯇꯤꯜꯂꯤꯕ ꯕꯥꯕꯣꯛ ꯃꯌꯥꯝ ꯃꯌꯥꯝꯒꯤ ꯃꯇꯝ ꯃꯥꯡꯍꯟꯕꯗꯨꯅꯁꯨ ꯃꯌꯥꯝ ꯇꯤꯜꯂꯤꯕ ꯃꯌꯥꯝ ꯑꯗꯨ ꯅꯨꯡꯉꯥꯏꯍꯟꯗꯦ ꯑꯃꯗꯤ ꯏꯁꯤꯡ ꯌꯥꯝꯅ ꯊꯛꯇꯅꯕ ꯃꯔꯝ ꯑꯣꯏꯗꯨꯅ ꯈꯅꯥꯎ ꯁꯤꯕ ꯑꯃꯗꯤ ꯏꯁꯩ ꯁꯛꯂꯤꯉꯩꯗ ꯈꯅꯥꯎ ꯁꯤꯔꯛꯇꯨꯅ ꯕꯣꯀꯦꯜ ꯑꯣꯟꯕ ꯑꯗꯨꯁꯨ ꯃꯌꯥꯝꯅ ꯇꯥꯕꯗ ꯅꯨꯡꯉꯥꯏꯍꯟꯗꯦ ꯑꯃꯗꯤ ꯏꯁꯩ ꯁꯛꯑꯝꯗꯥꯏ ꯃꯇꯝꯗ ꯅꯤꯁꯥ ꯆꯥꯁꯤꯟꯕ ꯍꯥꯏꯕꯗꯤ ꯌꯨ ꯅꯠꯇ꯭ꯔꯒ ꯑꯐꯠꯇꯕ ꯆꯤꯟꯖꯥꯛ ꯇꯂꯕ ꯀꯨꯝꯕ ꯆꯥꯕꯁꯤꯁꯨ ꯃꯈꯣꯏꯒꯤ ꯀꯦꯔꯤꯌꯔꯗ ꯃꯈꯣꯏꯒꯤ ꯕꯣꯀꯦꯜꯗ ꯌꯥꯝꯅ ꯑꯁꯣꯏꯕ ꯄꯨꯔꯛꯍꯜꯂꯤ ꯃꯁꯤ ꯃꯌꯥꯝꯁꯤ ꯐꯅꯕ ꯄ꯭ꯔꯣꯄꯔ ꯄ꯭ꯔꯦꯛꯇꯤꯁ ꯇꯧꯕ ꯑꯃꯗꯤ ꯏꯁꯤꯡ ꯌꯥꯝꯅ ꯊꯛꯄ ꯑꯟꯍꯦꯜꯗꯤ ꯑꯟꯍꯦꯜꯗꯤ ꯐꯨꯗ ꯆꯥꯗꯕ ꯃꯁꯤ ꯃꯌꯥꯝꯁꯤ ꯇꯧꯔꯒꯗꯤ ꯑꯁꯣꯏꯕ ꯈꯔꯗꯪ ꯑꯣꯏꯔꯁꯨ ꯐꯅꯤ